ꯑꯩꯈꯣꯏ ꯃꯅꯤꯄꯨꯔꯒꯤ ꯅꯠꯇ꯭ꯔꯒꯅ ꯃꯩꯇꯩꯂꯣꯟ ꯍꯥꯏꯅꯔꯤꯕ ꯂꯣꯟ ꯑꯁꯦ ꯑꯩꯈꯣꯏꯒꯤ ꯃꯅꯤꯄꯨꯔ ꯍꯥꯏꯔꯤꯕ ꯂꯝꯗꯝꯁꯤꯗꯗꯤ ꯄꯨꯋꯥꯔꯤꯒ ꯁꯒꯣꯟꯅꯕ ꯂꯣꯟ ꯑꯃꯅꯦꯅ ꯍꯥꯏꯖꯅꯤꯡꯏ ꯑꯗꯣ ꯑꯩꯈꯣꯏ ꯂꯝꯗꯝꯁꯤꯗ ꯂꯩꯔꯤꯕ ꯏꯇꯤꯍꯥꯁꯀ ꯁꯝꯅꯔꯤꯕ ꯍꯧꯖꯤꯛꯀꯤ ꯂꯥꯏꯅꯤꯡ ꯂꯥꯏꯁꯣꯟ ꯑꯃꯁꯨꯡ ꯅꯥꯠꯀꯤ ꯖꯒꯣꯏ ꯏꯁꯩ ꯍꯥꯏꯕꯁꯤꯗ ꯑꯩꯈꯣꯏ ꯌꯥꯔꯤꯡꯈꯩ ꯕꯦꯡꯒꯣꯂꯤꯕꯨꯁꯨ ꯁꯔꯨꯛꯄꯨꯗꯤ ꯌꯥꯖꯩ ꯑꯗꯨꯒ ꯑꯗꯨꯕꯨ ꯑꯩꯈꯣꯏ ꯃꯅꯤꯄꯨꯔꯤꯒꯤ ꯑꯣꯏꯅꯗꯤ ꯃꯅꯤꯄꯨꯔꯤ ꯃꯩꯇꯩꯂꯣꯟ ꯍꯥꯏꯔꯤꯕ ꯂꯣꯟꯁꯦ ꯂꯣꯏꯅꯃꯛꯇ ꯃꯔꯤ ꯂꯩꯅ ꯇꯥꯛꯆꯅꯤꯡꯏ ꯑꯗꯨꯅ ꯃꯔꯝ ꯑꯣꯏꯔꯀꯥꯟꯗ ꯂꯝꯗꯝꯁꯤꯒꯤ ꯃꯥꯏ ꯁꯛ ꯇꯥꯛꯏꯕ ꯂꯣꯟ ꯍꯥꯏꯔꯒꯅ ꯃꯩꯇꯩꯂꯣꯟꯁꯤꯅꯦꯅ ꯍꯥꯏꯖꯅꯤꯡꯏ